ꯂꯧꯃꯤꯁꯤꯡꯅ ꯐꯪ ꯈ꯭ꯋꯥꯏꯗꯒꯤ ꯃꯄꯨꯡ ꯐꯥꯕꯁꯦ ꯑꯩꯈꯣꯏꯒꯤ ꯐꯧꯗ ꯃꯔꯨ ꯌꯥꯝꯅ ꯍꯦꯟꯅ ꯍꯥꯏꯗꯤ ꯃ ꯃꯔꯣꯡ ꯃꯍꯩ ꯌꯥꯝꯅ ꯆꯔꯣꯡ ꯆꯔꯣꯡ ꯄꯥꯟꯕꯗꯣ ꯑꯗꯨꯅꯤ ꯃꯣꯏꯒꯤ ꯈ꯭ꯋꯥꯏ ꯄꯥꯝꯖꯕ ꯊꯥꯔꯤꯃꯈꯩ ꯃꯍꯩ ꯄꯥꯟꯕ ꯑꯁꯤꯅꯤ ꯃꯈꯣꯏꯒꯤ ꯄꯥꯝꯖꯕ ꯑꯗꯨꯒ ꯐꯥꯔꯃꯔꯅ ꯑꯩꯈꯣꯏꯒꯤ ꯂꯧꯁꯨꯕꯗ ꯑꯩꯈꯣꯏꯒꯤ ꯈ꯭ꯋꯥꯏꯗꯒꯤ ꯃꯔꯨ ꯑꯣꯏꯕꯁꯤ ꯑꯩꯈꯣꯏꯒꯤ ꯐꯧꯁꯦ ꯌꯥꯝꯅ ꯍꯦꯟꯅ ꯄ꯭ꯔꯤꯐꯔ ꯇꯧꯋꯦ ꯃꯈꯣꯏꯗ